ꯑꯩꯒꯤ ꯋꯥꯈꯜꯗꯗꯤ ꯄꯩꯁꯥ ꯑꯔꯤꯕ ꯈꯣꯝꯖꯤꯟꯕ ꯑꯁꯤꯅ ꯈ꯭ꯋꯥꯏꯗꯒꯤ ꯍꯦꯟꯅ ꯑꯩꯉꯣꯟꯗ ꯏꯟꯇꯔꯦꯁ ꯂꯩꯖꯩ ꯃꯔꯝꯗꯤ ꯄꯩꯁꯥ ꯑꯔꯤꯕꯁꯤꯗꯤ ꯃꯤꯄꯨꯝ ꯈꯨꯗꯤꯡꯃꯛꯇ ꯂꯩꯇꯦ ꯑꯗꯨꯅ ꯃꯁꯤ ꯃꯇꯝ ꯃꯇꯝꯒꯤ ꯑꯣꯏꯕ ꯑꯩꯈꯣꯏꯅ ꯃꯁꯤ ꯚꯦꯂ꯭ꯌꯨꯁꯨ ꯑꯗꯨꯝ ꯋꯥꯡꯉꯛꯏ ꯑꯗꯣ ꯃꯁꯤ ꯊꯝꯖꯤꯜꯂꯒ ꯑꯩꯈꯣꯏꯅ ꯌꯣꯜꯂꯒꯁꯨ ꯃꯃꯜ ꯌꯥꯝꯅ ꯋꯥꯡꯉꯤ